ꯄꯨꯋꯥꯔꯤꯗ ꯁꯣꯁꯤꯌꯦꯜ ꯋꯥꯀꯔꯁꯤꯡꯅ ꯂꯧꯊꯣꯛꯈꯤꯕ ꯆꯠꯅꯕꯤ ꯑꯃ ꯍꯥꯏꯔꯕꯗꯤ ꯍꯤꯟꯗꯨꯒꯤ ꯁꯃꯥꯖꯇ ꯆꯠꯅꯔꯝꯕ ꯃꯇꯝ ꯀꯨꯏꯅ ꯆꯠꯅꯔꯝꯕ ꯁꯇꯤ ꯍꯥꯏꯅ ꯈꯪꯅꯕ ꯑꯁꯤꯅꯤ ꯃꯍꯥꯛꯀꯤ ꯃꯄꯨꯔꯣꯏꯕ ꯁꯤꯕ ꯃꯇꯝꯗ ꯃꯍꯥꯛꯀꯤ ꯂꯣꯏꯅꯕꯤꯁꯨ ꯄꯨꯟꯅ ꯄꯣꯂꯣꯏꯠꯕꯒꯤ ꯆꯠꯅꯕꯤ ꯑꯁꯤ ꯌꯥꯝꯅ ꯀꯨꯏꯅ ꯍꯤꯟꯗꯨ ꯁꯃꯥꯖꯇ ꯆꯥꯠꯅꯔꯝꯃꯤ ꯃꯄꯨꯔꯣꯏꯕ ꯁꯤꯕ ꯃꯇꯝꯗ ꯃꯍꯥꯛꯀꯤ ꯅꯨꯄꯤꯁꯨ ꯄꯨꯟꯅ ꯑꯗꯨꯝ ꯍꯤꯡꯅ ꯃꯩ ꯊꯥꯕꯒꯤ ꯆꯠꯅꯕꯤ ꯑꯁꯤ ꯌꯥꯝꯅ ꯑꯩꯈꯣꯏꯅ ꯇꯥꯕ ꯃꯇꯝꯗ ꯑꯩꯈꯣꯏꯅ ꯇꯨ ꯆꯨꯡꯕ ꯆꯠꯅꯕꯤ ꯑꯃꯅꯤ ꯃꯁꯤꯒꯤ ꯆꯠꯅꯕꯤ ꯑꯁꯤꯕꯨ ꯔꯥꯖꯥ ꯔꯥꯝ ꯃꯣꯍꯟ ꯔꯣꯏ ꯍꯥꯏꯅ ꯃꯌꯥꯝꯅ ꯈꯪꯅꯕ ꯂꯩꯕꯥꯛ ꯅꯤꯡꯕ ꯃꯍꯥꯛꯅ ꯃꯁꯤꯒꯤ ꯃꯇꯝ ꯀꯨꯏꯅ ꯆꯠꯅꯔꯕ ꯆꯠꯅꯕꯤ ꯑꯁꯤꯕꯨ ꯃꯍꯥꯛꯅ ꯃꯈꯥ ꯇꯥꯅ ꯆꯠꯇꯅꯕ ꯃꯍꯥꯛꯅ ꯂꯩꯆꯤꯡꯂꯒ ꯊꯤꯡꯖꯤꯜꯂꯝꯃꯤ ꯑꯀꯛꯅꯕ ꯀꯥꯡꯂꯨꯞ ꯈꯔꯗ ꯑꯀꯥꯏꯕ ꯄꯤꯕ ꯂꯥꯏꯅꯤꯡ ꯂꯥꯏꯁꯣꯜꯒ ꯃꯔꯤ ꯂꯩꯅꯕ ꯑꯗꯨꯒꯨꯝꯕ ꯀꯨꯝꯍꯩ ꯍꯔꯥꯎꯗꯤ ꯑꯃꯠꯇ ꯂꯩꯇꯦ ꯍꯥꯏꯅ ꯑꯩꯅ ꯈꯜꯂꯤ ꯑꯩꯈꯣꯏꯒꯤ ꯁꯃꯥꯖꯇ ꯊꯥꯏꯅ ꯃꯃꯥꯡꯉꯩꯗꯒꯤ ꯃꯃꯥꯡꯉꯩꯗ ꯅꯨꯄꯥ ꯅꯨꯄꯤ ꯑꯅꯤꯒꯤ ꯈꯦꯅꯕ ꯊꯝꯂꯝꯃꯤ ꯝꯅꯨꯄꯤꯁꯤꯡ ꯄꯣꯛꯂꯛꯄ ꯃꯇꯝꯗ ꯍꯤꯡꯅ ꯐꯨꯝꯕ ꯐꯥꯎꯕ ꯆꯠꯅꯔꯝꯃꯤ ꯅꯨꯄꯤꯁꯤꯡ ꯑꯉꯥꯡ ꯃꯃꯥ ꯑꯃꯅ ꯃꯤꯔꯣꯜꯂꯛꯄ ꯃꯇꯝꯗ ꯑꯉꯥꯡ ꯑꯗꯨ ꯀꯔꯤꯒꯨꯝꯕ ꯅꯨꯄꯤ ꯍꯥꯏꯅ ꯈꯪꯂꯕꯗꯤ ꯃꯗꯨ ꯑꯦꯕꯣꯔꯁꯟ ꯇꯧꯗꯨꯅ ꯍꯥꯠꯇꯣꯛꯄ ꯐꯥꯎꯕ ꯐꯅꯌꯥꯝꯅ ꯌꯥꯎꯔꯝꯃꯤ ꯅꯨꯄꯥ ꯑꯃꯗꯤ ꯅꯨꯄꯤ ꯈꯦꯅꯕ ꯑꯁꯤ ꯑꯩꯈꯣꯏ ꯁꯃꯥꯖꯇ ꯌꯥꯝꯅ ꯀꯨꯏꯅ ꯆꯠꯅꯔꯝꯃꯤ ꯍꯧꯖꯤꯛꯇꯤ ꯃꯁꯤ ꯏꯝꯄ꯭ꯔꯨꯞꯃꯦꯟ ꯌꯥꯝꯅ ꯂꯥꯛꯑꯦ ꯅꯨꯄꯥ ꯑꯃ ꯅꯨꯄꯤ ꯑꯃ ꯑꯅꯤꯁꯤꯒꯤ ꯑꯅꯤꯁꯤ ꯈꯦꯅꯗꯦ ꯏꯀ꯭ꯋꯦꯜꯂꯤ ꯏꯝꯄꯣꯔꯇꯦꯟꯁ ꯂꯩ ꯍꯥꯏꯕꯁꯤ ꯍꯧꯖꯤꯛꯇꯤ ꯃꯌꯥꯝꯅ ꯈꯪꯅꯔꯛꯂꯦ ꯂꯥꯏꯔꯤꯛ ꯇꯝꯕ ꯃꯇꯝꯗ ꯅꯨꯄꯥꯗꯒꯤ ꯅꯨꯄꯤꯅ ꯍꯦꯟꯅ ꯅꯨꯄꯥꯅ ꯅꯨꯄꯤꯗꯒꯤ ꯍꯦꯟꯅ ꯏꯝꯄꯣꯔꯇꯦꯟꯁ ꯄꯤꯔꯒ ꯇꯝꯅꯔꯝꯃꯤ ꯑꯗꯨꯕꯨ ꯍꯧꯖꯤꯛꯇꯤ ꯃꯁꯤꯒꯤꯁꯤ ꯑꯗꯨꯝ ꯈꯔ ꯏꯝꯄ꯭ꯔꯨꯞꯃꯦꯟ ꯂꯥꯛꯂꯦ ꯍꯧꯖꯤꯛꯇꯤ ꯁꯤꯒꯨꯝꯕ ꯀꯩꯁꯨ ꯇꯧꯗ꯭ꯔꯦ